ꯍꯜꯂꯣ ꯃꯥꯅꯦ ꯑꯥ ꯍꯥꯏꯕꯤꯔꯛ ꯑꯣ ꯆꯥꯔꯠ ꯄꯦꯄꯔ ꯅꯥꯏꯛ ꯇ ꯇꯨ ꯊꯥꯎꯖꯟ ꯐꯣꯔ ꯍꯟꯗ꯭ꯔꯦꯠ ꯑꯗ꯭ꯋꯥꯏꯃꯨꯛ ꯂꯩꯌꯦ ꯁꯣꯝꯁꯦ ꯑꯗꯨꯝ ꯂꯥꯛꯑꯒ ꯑꯗꯨꯝ ꯌꯦꯡꯕꯤꯕ ꯌꯥꯅꯤꯌꯦ ꯍꯥꯡꯒꯅꯤ ꯍꯥꯡꯒꯅꯤ ꯁꯣꯝ ꯑꯗꯨꯝ ꯂꯥꯛꯄꯤꯕ ꯌꯥꯅꯤ ꯑꯣ ꯑꯣ ꯇꯧꯕꯤꯔꯛꯑꯣ ꯇꯧꯕꯤꯔꯛꯑꯣ ꯑꯥ ꯊꯦꯡꯛ ꯌꯨ ꯊꯦꯡꯛ ꯌꯨ